ꯃꯁꯤ ꯃꯇꯥꯡꯖꯦ ꯑꯩꯅ ꯌꯥꯝꯅ ꯉꯥꯡꯖꯅꯤꯡꯕ ꯍꯥꯏꯖꯅꯤꯡꯕ ꯃꯇꯥꯡꯅꯦ ꯍꯥꯏ ꯇꯥꯔꯦ ꯂꯝꯕꯤ ꯊꯣꯡ ꯒꯤ ꯐꯤꯕꯝꯁꯤ ꯑꯗꯨꯛꯀꯤ ꯃꯇꯤꯛ ꯁꯣꯛꯑꯦ ꯍꯥꯏ ꯇꯥꯔꯦ ꯁ꯭ꯋꯥꯏꯗ ꯑꯩꯈꯣꯏꯒꯤ ꯕꯅꯤꯄꯨꯔ ꯃꯅꯤꯄꯨꯔꯗ ꯍꯥꯏ ꯇꯥꯔꯦ ꯃꯅꯤꯄꯨꯔꯒꯤ ꯂꯝꯕꯤ ꯊꯣꯡꯁꯤ ꯑꯗꯨꯛꯀꯤ ꯃꯇꯤꯛ ꯐꯤꯕꯝ ꯁꯣꯛꯑꯦ ꯑꯩꯈꯣꯏ ꯊꯣꯛꯅꯤꯡꯗ꯭ꯔꯦ ꯏꯕꯟ ꯂꯝꯕꯤꯗ ꯆꯠꯅꯤꯡꯗ꯭ꯔꯦ ꯍꯥꯏ ꯇꯥꯔꯦ ꯁꯤ ꯂꯝꯕꯤꯖꯤ ꯎꯕꯗ ꯇꯤꯟ ꯁꯤꯆꯟꯅꯤꯡꯉꯦ ꯍꯥꯏ ꯇꯥꯔꯦ ꯑꯗꯒꯤ ꯂꯝꯕꯤꯁꯦ ꯐꯠꯇꯕꯒꯤ ꯃꯊꯛꯇ ꯄꯕ꯭ꯂꯤꯛꯁꯨ ꯑꯗꯨꯝ ꯒ꯭ꯌꯥꯟ ꯇꯥꯁꯜꯂꯛꯇꯕ ꯒꯥꯔꯤ ꯊꯧꯕ ꯃꯇꯝꯗ ꯍꯥꯏꯗꯤ ꯒꯥꯔꯤꯒꯤ ꯆꯀꯥꯔꯗꯣ ꯆꯦꯟꯒ꯭ꯔꯒ ꯂꯣꯏꯔꯦ ꯃꯥꯒꯤ ꯕꯦꯁꯤꯛ ꯅꯤꯌꯣꯝ ꯀꯃꯥꯏꯅ ꯊꯧꯅꯤ ꯀꯔꯤ ꯂꯦꯟꯗ ꯑꯩꯒꯤ ꯂꯦꯟꯅ ꯀꯔꯝꯕꯅꯣ ꯑꯗꯨꯒꯨꯝꯕ ꯀꯦꯝꯇ ꯈꯪꯗꯕꯤꯗ ꯂꯩꯕ ꯄꯕ꯭ꯂꯤꯛ ꯃꯌꯥꯝꯁꯨ ꯌꯥꯎꯋꯤ ꯑꯗꯒꯤ ꯔꯣꯠꯀꯤ ꯀꯟꯗꯤꯁꯟꯖꯤꯗꯤ ꯄꯨꯡꯆꯥꯏꯅꯤ ꯑꯗꯗꯤ ꯏꯝꯐꯥꯜ ꯃꯅꯨꯡꯗꯅ ꯑꯣꯇꯣ ꯑꯣꯇꯣꯒꯤ ꯑꯣꯇꯣ ꯉꯥꯛꯇ ꯁꯤꯅ ꯊꯣꯂꯛꯄꯁꯦ ꯅꯣꯏꯁ ꯄꯣꯂꯨꯁꯟꯖꯤ ꯑꯗꯨꯛꯛꯤ ꯃꯇꯤꯛ ꯊꯣꯛꯈ꯭ꯔꯦ ꯑꯗꯨꯅ ꯑꯣꯇꯣꯁꯤꯡꯁꯤ ꯑꯩꯈꯣꯏꯒꯤ ꯏ ꯕꯦꯍꯤꯀꯜꯁꯤꯡꯅ ꯍꯨꯖꯤꯛꯇꯤ ꯃꯍꯨꯠ ꯁꯤꯅꯕꯁꯨ ꯍꯧꯔꯛꯑꯦ ꯑꯗꯨꯅ ꯀꯝꯄ꯭ꯂꯤꯠꯂꯤ ꯁꯤꯜꯂꯒꯗꯤ ꯏꯟꯕꯥꯏꯔꯟꯇꯁꯨ ꯌꯥꯝꯅ ꯀꯥꯟꯅꯔꯛꯀꯗ꯭ꯔꯥꯅ ꯈꯜꯂꯤ ꯑꯗꯨꯒ ꯌꯥꯝ ꯍꯥꯏꯖꯅꯤꯡꯕꯁꯤ ꯑꯩꯈꯣꯏꯒꯤ ꯂꯝꯕꯤ ꯊꯣꯡꯖꯦ ꯄꯣꯠꯍꯣꯜ ꯂꯩꯇꯕ ꯂꯝꯕꯤ ꯂꯩꯇꯦ ꯃꯅꯤꯄꯨꯔꯗ ꯑꯦꯛꯁꯤꯗꯦꯟ ꯊꯣꯛꯄ ꯌꯥꯕꯒꯤ ꯔꯤꯛꯁꯁꯦ ꯂꯩꯇꯕ ꯂꯝꯕꯤ ꯑꯝꯇ ꯂꯩꯇꯦ ꯍꯥꯏ ꯇꯥꯔꯦ ꯑꯗꯨ ꯁꯤꯅꯤ ꯑꯩꯈꯣꯏ ꯃꯅꯤꯄꯨꯔꯒꯤ ꯏꯕꯟ ꯒꯣꯋꯃꯦꯟꯠꯀꯤ ꯑꯤꯐꯤꯁ꯭ꯌꯦꯜꯁꯤꯡ ꯅꯨꯡꯇꯤꯒꯤ ꯆꯠꯂꯤꯕꯅꯤ ꯁꯤꯒꯤ ꯂꯝꯕꯤꯖꯤꯗ ꯅꯨꯡꯇꯤꯒꯤ ꯑꯗꯨꯝ ꯆꯊꯣꯛ ꯆꯁꯤꯟ ꯇꯧꯔꯤꯕꯅꯤ ꯃꯣꯏ ꯎꯗꯕ꯭ꯔꯥ ꯀꯩꯅꯣꯗꯨꯗꯤ ꯑꯩꯈꯣꯏ ꯑꯩ ꯈꯪꯖꯗ꯭ꯔꯦ ꯑꯗꯣ ꯁꯤꯃꯗꯤ ꯌꯥꯝ ꯐꯍꯟꯅꯤꯡꯉꯤ ꯑꯗꯩ ꯇ꯭ꯔꯥꯟꯁꯄꯣꯔꯠ ꯇ꯭ꯔꯥꯐꯤꯛꯀꯤ ꯅꯤꯌꯣꯝ ꯌꯥꯝꯅ ꯔꯨꯜꯗ ꯆꯜꯍꯟꯅꯤꯡꯉꯤ ꯑꯗꯩꯗꯤ ꯖꯦꯕ꯭ꯔꯥ ꯀ꯭ꯔꯣꯁꯤꯡ ꯐꯖꯅ ꯌꯨꯖ ꯇꯧꯍꯟꯅꯤꯡꯉꯤ ꯁꯤꯅꯆꯤꯡꯕ ꯑꯩꯒꯤ ꯃꯣꯠꯇ ꯁꯤ ꯂꯩꯖꯩ ꯍꯥꯏ ꯇꯥꯔꯦ